ꯑꯩꯈꯣꯏꯒꯤ ꯑꯁꯤꯗ ꯁꯥꯟꯅꯕꯒꯤ ꯃꯐꯝ ꯍꯥꯏꯕ ꯇꯥꯔꯒꯗꯤ ꯈꯨꯃꯟ ꯂꯝꯄꯥꯛ ꯑꯃꯁꯨꯡ ꯇꯥꯛꯌꯦꯜꯗ ꯂꯩꯔꯤꯕ ꯁꯥꯏ ꯍꯥꯏꯔꯤꯕ ꯈꯨꯃꯟ ꯂꯝꯄꯥꯛ ꯑꯁꯤꯗꯤ ꯁ꯭ꯇꯦꯠ ꯒꯣꯔꯃꯦꯟꯒꯤ ꯃꯈꯥꯗ ꯂꯩꯕ ꯑꯗꯨꯒꯨꯝꯂꯕ ꯁ꯭ꯄꯣꯔꯠ ꯁꯦꯟꯇꯔ ꯑꯃꯅꯤ ꯑꯗꯨꯒ ꯇꯥꯛꯌꯦꯜꯗ ꯂꯩꯔꯤꯕ ꯑꯗꯨꯒꯝꯂꯕ ꯁ꯭ꯄꯣꯔꯠ ꯁꯦꯟꯇꯔ ꯑꯁꯤꯅ ꯁꯦꯟꯇ꯭ꯔꯦꯜ ꯒꯣꯔꯃꯦꯟꯒꯤ ꯃꯈꯥꯗ ꯂꯩꯕ ꯑꯗꯨꯒꯨꯝꯂꯕ ꯁ꯭ꯄꯣꯔꯠ ꯁꯦꯟꯇꯔ ꯑꯃꯅꯤ ꯍꯥꯏꯔꯤꯕ ꯁꯦꯟꯇꯔ ꯑꯅꯤꯁꯤꯗ ꯑꯗꯨꯛꯀꯤ ꯃꯇꯤꯛ ꯌꯥꯝꯂꯕ ꯃꯁꯥꯟꯅ ꯀꯌꯥ ꯌꯥꯎꯔꯤ ꯕꯣꯛꯁꯤꯟ ꯇꯦꯟ ꯀꯥꯞꯄꯤ ꯖꯨꯗꯣ ꯇꯥꯏꯀꯨꯟꯗꯣ ꯐꯨꯠꯕꯣꯜ ꯕꯣꯜꯂꯤꯕꯣꯜ ꯑꯁꯤꯅꯆꯤꯡꯕ ꯀꯌꯥ ꯌꯥꯎꯔꯤ ꯍꯥꯏꯔꯤꯕ ꯁꯦꯟꯇꯔ ꯑꯅꯤꯁꯤꯗꯒꯤ ꯑꯗꯨꯛꯀꯤ ꯃꯇꯤꯛ ꯃꯥꯏ ꯄꯥꯛꯂꯕ ꯑꯗꯨꯛꯀꯤ ꯃꯇꯤꯛ ꯃꯃꯤꯡ ꯆꯠꯂꯕ ꯁꯥꯟꯅꯔꯣꯏ ꯀꯌꯥ ꯄꯨꯊꯣꯛꯈ꯭ꯔꯦ ꯑꯗꯨꯒꯨꯝꯂꯕ ꯋꯥꯔ꯭ꯂ ꯕꯣꯛꯁꯤꯟ ꯆꯦꯝꯄꯤꯌꯟ ꯇꯔꯦꯠꯂꯛ ꯂꯧꯔꯛꯈ꯭ꯔꯕ ꯃꯦꯔꯤ ꯀꯣꯝ ꯍꯥꯏꯔꯤꯕ ꯃꯦꯔꯤ ꯀꯣꯝ ꯕꯣꯛꯁꯤꯟ ꯁꯥꯟꯅꯕ ꯕꯣꯛꯁꯤꯟ ꯃꯁꯥꯟꯅ ꯁꯥꯟꯅꯔꯤꯕ ꯑꯗꯨꯒꯨꯝꯂꯕ ꯃꯦꯔꯤꯀꯣꯝ ꯑꯁꯤ ꯑꯗꯨꯒꯨꯝꯂꯕ ꯈꯨꯃꯟ ꯂꯝꯄꯥꯛ ꯁꯦꯟꯇ꯭ꯔꯦꯜ ꯒꯣꯔꯃꯦꯟꯒꯤ ꯃꯈꯥꯗ ꯂꯩꯕ ꯑꯗꯨꯒꯨꯝꯂꯕ ꯁ꯭ꯄꯣꯔꯇ ꯁꯦꯟꯇꯔ ꯑꯁꯤꯗꯒꯤ ꯍꯧꯔꯛꯈꯤꯕꯅꯤ ꯃꯍꯥꯛꯅ ꯃꯥꯏ ꯄꯥꯛꯂꯤꯕ ꯑꯁꯤ ꯑꯩꯈꯣꯏꯒꯤ ꯃꯅꯤꯄꯨꯔ ꯁꯦꯟꯇꯔ ꯑꯁꯤ ꯂꯩꯔꯝꯗꯕ ꯇꯥꯔꯒꯗꯤ ꯃꯍꯥꯛꯁꯨ ꯃꯥꯏ ꯄꯥꯛꯄ ꯇꯥꯔꯒꯁꯨ ꯌꯥꯝꯅ ꯋꯥꯅ ꯄꯥꯛꯂꯝꯕ ꯌꯥꯏ ꯑꯗꯨꯕꯨ ꯁ꯭ꯇꯦꯠ ꯒꯣꯕꯔꯟꯃꯦꯟꯅ ꯑꯩꯈꯣꯏꯒꯤ ꯁ꯭ꯄꯣꯔꯠ ꯁꯦꯟꯇꯔ ꯑꯃ ꯊꯝꯕꯤꯕꯗꯒꯤ ꯑꯗꯨꯛꯀꯤ ꯃꯇꯤꯛ ꯅꯨꯡꯉꯥꯏ ꯑꯗꯨꯛꯀꯤ ꯃꯇꯤꯛ ꯁꯥꯟꯅꯕ ꯀꯌꯥ ꯄꯨꯊꯣꯛꯈ꯭ꯔꯦ ꯑꯗꯨꯒꯨꯝꯂꯕ ꯐꯨꯠꯕꯣꯂꯔ ꯀꯥꯁꯃꯤꯔꯥ ꯍꯟꯗꯛ ꯈꯛꯇ ꯏꯅꯧ ꯅꯧꯅ ꯑꯗꯨꯒꯨꯝꯂꯕ ꯌꯨꯔꯣ ꯀꯞꯇ ꯃꯥꯏ ꯄꯥꯛꯂꯛꯈ꯭ꯔꯕ ꯑꯗꯨꯒꯨꯝꯂꯕ ꯃꯨꯁꯂꯤꯝ ꯃꯆꯥ ꯃꯅꯤꯄꯨꯔꯗꯒꯤ ꯀꯥꯁꯃꯤꯔꯥ ꯃꯍꯥꯛꯁꯨ ꯃꯍꯥꯛꯀꯤ ꯐꯨꯠꯕꯣꯜ ꯑꯁꯤ ꯈꯨꯃꯟ ꯂꯝꯄꯥꯛꯇꯒꯤ ꯁꯥꯟꯅꯕ ꯍꯧꯔꯛꯈꯤꯕꯅꯤ ꯃꯈꯣꯏ ꯑꯅꯤ ꯃꯈꯣꯏ ꯑꯁꯤ ꯃꯈꯣꯏ ꯈꯛꯇ ꯅꯠꯇꯦ ꯑꯗꯨꯛꯀꯤ ꯃꯇꯤꯛ ꯌꯥꯝꯕ ꯑꯗꯨꯛꯀꯤ ꯃꯇꯤꯛ ꯌꯥꯝꯃꯕ ꯁꯥꯟꯅꯕ ꯃꯤꯑꯣꯏ ꯀꯌꯥ ꯄꯨꯊꯣꯛꯈ꯭ꯔꯦ ꯑꯦꯆꯤꯞ ꯀꯌꯥ ꯂꯧꯔꯛꯈ꯭ꯔꯦ ꯑꯗꯨꯒꯨꯝꯂꯕ ꯃꯤꯔꯥꯕꯥꯏ ꯆꯅꯨ ꯑꯗꯨꯒꯨꯝꯂꯕ ꯂꯥꯂꯤꯇꯥ ꯑꯗꯨꯒꯨꯝꯂꯕ ꯗꯤꯡꯀꯨ ꯍꯥꯏꯔꯤꯕꯁꯤꯡ ꯑꯁꯤꯁꯨ ꯑꯗꯨꯛꯀꯤ ꯃꯇꯤꯛ ꯁꯛꯅꯥꯏꯔꯕ ꯑꯗꯨꯛꯀꯤ ꯃꯇꯤꯛ ꯃꯃꯤꯡ ꯆꯠꯂꯕ ꯑꯗꯨꯒꯨꯂꯕ ꯃꯁꯥꯟꯅ ꯁꯥꯟꯅꯕ ꯑꯗꯨꯒꯨꯝꯂꯕ ꯃꯤꯑꯣꯏ ꯉꯥꯛꯇꯅꯤ ꯃꯈꯣꯏꯁꯤꯡ ꯑꯁꯤ ꯑꯗꯨꯛꯀꯤ ꯃꯇꯤꯛ ꯌꯥꯝꯅ ꯐꯕ ꯑꯗꯨꯛꯀꯤ ꯃꯇꯤꯛ ꯌꯥꯝꯅ ꯍꯩꯁꯤꯡꯕ ꯃꯤꯑꯣꯏ ꯉꯥꯛꯇꯅꯤ ꯃꯈꯣꯏꯁꯤꯡ ꯑꯁꯤ ꯑꯗꯨꯒꯨꯝꯂꯕ ꯑꯩꯈꯣꯏꯒꯤ ꯇꯥꯛꯌꯦꯜꯗ ꯂꯩꯕ ꯁꯥꯏ ꯁ꯭ꯇꯦꯠ ꯒꯣꯔꯃꯦꯟꯒꯤ ꯃꯈꯥꯗ ꯂꯩꯕ ꯑꯃꯗꯤ ꯑꯩꯈꯣꯏꯒꯤ ꯁ꯭ꯇꯦꯠ ꯒꯣꯔꯃꯦꯟꯒꯤ ꯃꯈꯥꯗ ꯂꯩꯔꯤꯕ ꯑꯗꯨꯒꯨꯝꯂꯕ ꯈꯨꯃꯟ ꯂꯝꯄꯥꯛ ꯍꯥꯏꯔꯤꯕ ꯁ꯭ꯄꯣꯔꯠ ꯁꯦꯟꯇꯔ ꯑꯅꯤꯁꯤꯗꯒꯤ ꯊꯣꯛꯂꯛꯈꯤꯕ ꯉꯥꯛꯇꯅꯤ